ꯏꯁꯇꯥꯃꯤꯅꯥ ꯂꯩꯕ ꯈꯔ ꯗꯔꯀꯥꯔ ꯑꯣꯏ ꯄꯥꯡꯒꯜ ꯈꯔ ꯀꯟꯗ꯭ꯔꯒꯗꯤ ꯏꯔꯣꯏꯕ ꯃꯇꯝꯗ ꯈꯔ ꯂꯣꯏꯔꯛꯄ ꯃꯇꯝꯗꯆ ꯋꯥꯥꯗꯨꯅ ꯇꯣꯛꯈꯤꯒꯅꯤ ꯑꯗꯨꯒ ꯑꯩꯈꯣꯏꯅ ꯑꯆꯧꯕ ꯏꯄꯥꯛꯁꯤꯡꯗ ꯂꯩꯔꯤꯕ ꯑꯅꯥꯟꯕ ꯅꯨꯡꯖꯥꯎꯁꯤꯡ ꯊꯦꯡꯅꯔꯒꯗꯤ ꯍꯥꯏꯔꯤꯕ ꯅꯨꯡꯖꯥꯎꯁꯤꯡ ꯑꯗꯨꯅ ꯑꯩꯈꯣꯏꯅ ꯅꯦꯠꯂꯨꯕ ꯃꯇꯝꯗ ꯀꯔꯤꯒꯨꯝꯕ ꯅꯥꯜꯂꯒꯗꯤ ꯑꯩꯈꯣꯏꯗ

ꯆꯔꯥꯡ ꯂꯩꯇꯕ ꯃꯐꯝꯁꯤꯡ ꯈꯜꯂꯒ ꯏꯔꯣꯏꯒꯅꯤ ꯑꯗꯨꯒ ꯀꯔꯤꯒꯨꯝꯕ ꯑꯀꯟꯕ ꯏꯆꯦꯜꯁꯤꯡ ꯊꯦꯡꯅꯔꯒꯅ ꯑꯀꯟꯕ ꯏꯆꯦꯜꯒꯤ ꯃꯥꯏꯌꯣꯛꯇ ꯏꯔꯣꯏꯕ ꯍꯥꯏꯕꯁꯤ ꯌꯥꯝꯅ ꯋꯥꯕ ꯑꯃ ꯑꯣꯏꯒꯅꯤ ꯑꯗꯨꯅ ꯀꯔꯤꯒꯨꯝꯕ ꯏꯆꯦꯜ ꯑꯗꯨꯒꯤ ꯑꯣꯄꯣꯁꯤꯠꯇ ꯏꯔꯣꯏꯕ ꯇꯥꯔꯒꯗꯤ ꯑꯩꯈꯣꯏꯗ ꯌꯥꯝꯅ ꯈꯨꯗꯣꯡꯊꯤꯕ ꯅꯪꯒꯅꯤ ꯑꯗꯨꯅ ꯏꯆꯦꯜ ꯑꯗꯨꯒꯤ ꯄꯣꯖꯤꯇꯤꯞꯇ ꯏꯆꯦꯜ ꯑꯗꯨꯒꯤ ꯗꯥꯏꯔꯦꯛꯁꯟ ꯑꯗꯨꯗ ꯏꯔꯣꯏꯕꯅ ꯑꯩꯈꯣꯏꯗ ꯑꯌꯥꯡꯕ ꯍꯦꯡꯒꯠꯀꯅꯤ ꯑꯗꯨꯒ ꯌꯥꯝꯅꯁꯨ ꯅꯨꯡꯉꯥꯏꯕ ꯑꯣꯏꯒꯅꯤ ꯑꯗꯨ ꯑꯁꯤꯒꯨꯝꯕ ꯁꯤꯡ ꯑꯁꯤ ꯍꯥꯏꯔꯤꯕ ꯄꯟꯈ꯭ꯔꯤꯕ ꯃꯊꯛꯇ ꯄꯟꯈ꯭ꯔꯤꯕ ꯑꯁꯤꯡ ꯑꯁꯤ ꯊꯦꯡꯅꯔꯒꯗꯤ ꯑꯩꯈꯣꯏꯅ ꯆꯦꯛꯁꯤꯟꯕ ꯃꯊꯧ ꯇꯥꯏ